ꯃꯅꯤꯄꯨꯔꯗ ꯍꯩ ꯂꯩꯁꯤꯡ ꯃꯈꯟ ꯃꯈꯥ ꯑꯌꯥꯝꯕꯗꯤ ꯊꯥꯅꯩ ꯂꯩ ꯑꯃꯗꯤ ꯍꯩꯁꯤꯡꯒꯤ ꯃꯈꯜꯁꯤꯡ ꯈꯔꯗꯪ ꯍꯥꯏꯔꯕꯗ ꯂꯩꯗꯗꯤ ꯑꯟꯇꯔ ꯒꯨꯂꯥꯞ ꯀꯕꯣꯛ ꯂꯩ ꯑꯦꯔꯣꯕꯦꯔꯥ ꯁꯨꯃꯥꯏꯅ ꯃꯈꯜ ꯈꯔ ꯑꯗꯨꯝ ꯊꯥꯔꯦ ꯍꯩꯗꯅ ꯆꯝꯄ꯭ꯔꯥ ꯍꯩꯅꯧ ꯑꯪꯒꯨꯔ ꯁꯨꯝꯕ ꯃꯈꯜ ꯈꯔ ꯑꯗꯨꯝ ꯊꯥꯏ ꯑꯗꯨꯕꯨ ꯌꯥꯝꯅ ꯀꯥ ꯍꯦꯟꯅ ꯄꯥꯟꯕ ꯏꯃꯨꯡ ꯒꯨꯝꯕꯗꯒꯤ ꯕꯥꯖꯥꯔꯒꯨꯝꯕꯗ ꯌꯦꯟꯕꯒꯤ ꯆꯠꯅꯕꯤ ꯑꯗꯨꯝ ꯂꯩ ꯑꯗꯨꯒ ꯏꯃꯨꯡ ꯃꯅꯨꯡꯒꯤ ꯆꯥꯅꯕ ꯈꯔ ꯈꯔꯇꯪ ꯍꯧꯕꯗꯗꯤ ꯏꯟꯊꯤ ꯅꯨꯡꯉꯥꯏꯅ ꯌꯣꯟꯅꯗꯦ ꯍꯥꯏꯔꯤꯕ ꯍꯩ ꯂꯩ ꯃꯌꯥꯝꯁꯤꯡ ꯑꯁꯦ ꯃꯅꯥꯛ ꯅꯛꯄ ꯒꯥꯔꯗꯦꯟꯁꯤꯡꯗꯒꯤ ꯑꯩꯈꯣꯏꯅ ꯑꯐꯪꯕ ꯑꯄꯥꯝꯕ ꯌꯦꯡꯉꯒ ꯂꯩꯅꯅꯕ ꯍꯣꯠꯅꯩ ꯑꯗꯨꯒ ꯂꯩꯔꯒ ꯑꯗꯨꯝ ꯌꯨꯝꯒꯤ ꯑꯀꯣꯏꯕꯗ ꯃꯐꯝ ꯆꯥꯕ ꯌꯦꯡꯉꯒ ꯊꯥꯗꯨꯅ ꯍꯩ ꯑꯃꯗꯤ ꯂꯩꯁꯤꯡ ꯑꯁꯦ ꯁꯤꯖꯤꯟꯅꯅꯤꯡꯕ ꯆꯥꯅꯤꯡꯕ ꯃꯑꯣꯡꯗ ꯁꯤꯖꯤꯟꯅꯕ ꯆꯥꯕ ꯇꯧꯏ ꯑꯩꯈꯣꯏꯅ